ꯀꯥꯡꯂꯩ ꯀꯩꯊꯦꯜꯗ ꯐꯨꯔꯤꯠ ꯑꯃ ꯑꯩꯅ ꯑꯣꯗꯔ ꯇꯧꯖꯔꯦ ꯃꯁꯤ ꯄ꯭ꯔꯥꯏꯁꯅ ꯂꯤꯁꯤꯡ ꯑꯅꯤꯅꯤ ꯃꯁꯤꯒꯤ ꯐꯨꯔꯤꯠ ꯑꯁꯤ ꯑꯩꯅ ꯌꯥꯝꯅ ꯄꯥꯝꯃꯤ ꯑꯗꯨ ꯃꯌꯥꯝꯗꯁꯨ ꯈꯪꯍꯟꯒꯦ ꯑꯗꯨꯅ ꯃꯁꯤꯒꯤ ꯄ꯭ꯔꯥꯏꯁꯁꯤꯗꯒꯤ ꯍꯦꯟꯅ ꯇꯥꯕꯤꯅꯕ ꯑꯩꯒꯤ ꯑꯣꯏꯕ ꯀꯣꯄꯜ ꯀꯣꯠ ꯑꯃ ꯁꯤꯖꯤꯟꯅꯗꯨꯅ ꯂꯩꯕ ꯂꯥꯛꯄ ꯃꯤꯗ ꯇ꯭ꯋꯦꯟꯇꯤ ꯄꯥꯔꯁꯦꯟꯠ ꯇꯥꯕꯤꯌꯨ